ꯑꯩꯅ ꯄꯥꯝꯖꯕ ꯍꯥꯏꯔꯒꯗꯤ ꯃꯦꯀꯞ ꯇꯧꯕꯁꯦ ꯄꯥꯝꯖꯩ ꯍꯥꯏꯕꯗꯤ ꯃꯦꯀꯞ ꯑꯩꯅ ꯇꯨ ꯊꯥꯎꯖꯟ ꯇ꯭ꯋꯦꯟꯇꯤ ꯇꯨꯗꯒꯤ ꯃꯦꯀꯞꯁꯦ ꯇꯧꯕ ꯑꯗꯨꯝ ꯍꯧꯔꯛꯑꯦ ꯃꯅꯤꯄꯨꯔꯗ ꯃꯦꯀꯞꯀꯤ ꯂꯥꯛꯄꯁꯦ ꯍꯥꯟꯅꯗꯤ ꯃꯅꯤꯄꯨꯔꯗ ꯁꯤ ꯃꯦꯀꯞꯀꯤ ꯈꯨꯗꯣꯡ ꯆꯥꯕꯁꯤ ꯀꯥ ꯍꯦꯟꯅ ꯂꯩꯇꯦ ꯇꯨ ꯊꯥꯎꯖꯟ ꯇ꯭ꯋꯦꯟꯇꯤ ꯋꯥꯟꯗꯒꯤꯗꯤ ꯃꯅꯤꯄꯨꯔꯗ ꯃꯦꯀꯞꯀꯤ ꯌꯥꯎꯑꯣꯟꯁꯦ ꯐꯖꯅ ꯂꯥꯛꯑꯦ ꯃꯐꯝ ꯃꯐꯝ ꯈꯨꯗꯤꯡꯗ ꯃꯦꯀꯞꯀꯤ ꯀ꯭ꯂꯥꯁ ꯇꯧꯕ ꯃꯐꯝ ꯃꯐꯝ ꯈꯨꯗꯤꯡꯗ ꯅꯨꯄꯤꯁꯤꯡꯗ ꯃꯦꯀꯞꯁꯦ ꯀꯃꯥꯏꯅ ꯇꯧꯒꯅꯤ ꯇꯥꯛꯄ ꯍꯥꯏꯗꯤ ꯅꯨꯄꯤꯁꯤꯡꯗꯗꯤ ꯃꯦꯀꯞ ꯇꯧꯕꯁꯦ ꯌꯥꯝꯅ ꯇꯉꯥꯏ ꯐꯗꯦꯗꯅ ꯅꯨꯄꯤꯁꯤꯡꯁꯦ ꯑꯁ꯭ꯋꯥꯏꯗ ꯆꯠꯊꯣꯛꯄ ꯌꯨꯝꯗ ꯂꯩꯕꯕꯨ ꯑꯣꯏꯔꯁꯨ ꯊꯣꯡꯒꯥꯟꯐꯥꯎ ꯆꯠꯊꯣꯛꯄ ꯑꯣꯏꯔꯒꯁꯨ ꯊꯕꯛ ꯑꯃ ꯆꯠꯄ ꯑꯣꯏꯔꯒꯁꯨ ꯂꯨꯍꯣꯡꯕ ꯑꯃ ꯆꯠꯄ ꯑꯣꯏꯔꯒꯁꯨ ꯃꯦꯀꯞꯁꯦ ꯅꯨꯄꯤꯗꯗꯤ ꯌꯥꯝꯅ ꯇꯉꯥꯏ ꯐꯗꯦꯕ ꯍꯥꯏꯗꯤ ꯑꯗꯨꯝ ꯆꯨꯝꯅ ꯀꯦꯗꯕꯤꯗ ꯏꯆꯝ ꯆꯝꯅ ꯁꯨꯝ ꯆꯠꯈꯤꯕꯒ ꯈꯔ ꯀꯦꯔꯒ ꯆꯠꯄꯒ ꯏꯁꯥꯗ ꯑꯗꯨꯝ ꯊꯧꯅꯥ ꯑꯃ ꯂꯩꯕ ꯏꯁꯥꯗ ꯑꯗꯨꯝ ꯂꯩꯖꯕꯗꯣ ꯑꯗꯨꯗꯤ ꯃꯦꯀꯞ ꯇꯧꯔꯛꯄꯁꯤꯅ ꯑꯗꯨꯝ ꯍꯦꯜꯂꯦꯕ ꯃꯦꯀꯞ ꯇꯧꯗ꯭ꯔꯒꯗꯤ ꯏꯁꯥꯁꯦ ꯊꯤꯖꯔꯒꯁꯨ ꯃꯦꯀꯞ ꯇꯧꯔꯒꯗꯤ ꯑꯁ ꯑꯩꯁꯤ ꯐꯖꯔꯤꯕꯣꯏ ꯈꯟꯗꯅ ꯃꯌꯥꯝ ꯃꯥꯡꯗ ꯊꯣꯛꯄꯗ ꯏꯀꯥꯏꯔꯣꯏꯗꯣꯏꯅꯦꯕ ꯃꯦꯀꯞ ꯇꯧꯗ꯭ꯔꯒꯗꯤ ꯏꯁꯥꯒꯤ ꯐꯖꯔꯝꯃꯁꯨ ꯑꯁ ꯑꯩꯁꯦ ꯑꯩꯁꯦ ꯀꯦꯔꯛꯇ꯭ꯔꯦꯅꯦ ꯑꯩꯁꯦ ꯀꯩꯁꯨꯝ ꯇꯧꯔꯛꯇ꯭ꯔꯦꯅꯦ ꯑꯁ ꯑꯩꯁꯦ ꯊꯤꯔꯝꯃꯅꯤ ꯃꯌꯥꯝ ꯃꯥꯡꯗ ꯊꯣꯛꯄꯗ ꯃꯤꯅ ꯀꯔꯤ ꯈꯟꯈꯤꯅꯤ ꯑꯁ ꯃꯥꯁꯦ ꯃꯁꯛ ꯌꯥꯝ ꯊꯤ ꯍꯥꯏꯈꯤꯅꯤ ꯈꯣꯠꯈꯤꯅꯤ ꯑꯗꯨꯝ ꯈꯜꯂꯒ ꯑꯗꯨꯝ ꯏꯁꯥꯗ ꯌꯥꯝꯅ ꯊꯧꯅꯥ ꯍꯟꯕꯗꯣ ꯑꯗꯣ ꯌꯥꯝ ꯇꯧꯋꯦꯕ ꯑꯗꯨꯅ ꯅꯨꯄꯤꯗꯗꯤ ꯃꯦꯀꯞꯁꯦ ꯑꯗꯨꯝ ꯑꯩꯒꯤ ꯋꯥꯈꯟꯗꯗꯤ ꯃꯔꯨ ꯑꯣꯏ ꯍꯥꯏꯅ ꯈꯜꯂꯤ ꯅꯨꯄꯤ ꯈꯨꯗꯤꯡꯃꯛꯁꯦ ꯃꯦꯀꯞ ꯇꯧꯕꯁꯦ ꯑꯗꯨꯝ ꯍꯩꯒꯗꯕꯅꯤ ꯍꯥꯏꯅ ꯈꯜꯂꯤ ꯃꯦꯀꯞ ꯇꯧꯕ ꯍꯥꯏꯔꯒ ꯑꯩꯈꯣꯏ ꯁ꯭ꯋꯥꯏꯗ ꯈꯟꯅꯔꯤꯁꯤꯅ ꯃꯃꯥꯏ ꯃꯃꯤꯠꯇ ꯑꯗꯨꯝ ꯈꯔ ꯑꯗꯨꯝ ꯌꯦꯛꯁꯟꯕ ꯃꯤꯠꯇ ꯄꯤꯁꯨꯝꯗ ꯑꯣꯏꯔꯣ ꯄꯤꯁꯨꯝꯁꯤꯗ ꯍꯥꯟꯅ ꯂꯩꯔꯝꯃꯤꯕ ꯄꯤꯁꯨꯝꯁꯤꯗ ꯖꯔ ꯖꯔ ꯌꯦꯛꯁꯟꯕ ꯃꯤꯠꯇꯪ ꯁꯪꯉꯒ ꯑꯣꯏꯔꯁꯨ ꯃꯤꯠꯇ ꯖꯔ ꯌꯦꯛꯁꯟꯕ ꯂꯤꯞ ꯁ꯭ꯇꯤꯛꯁꯦ ꯄꯨꯡꯁꯡ ꯁꯪꯖꯟꯕ ꯑꯁꯤꯃꯥꯏꯅ ꯈꯟꯅꯩꯑꯕ ꯑꯗꯣ ꯑꯁꯦꯡꯕꯒꯤ ꯑꯣꯏꯔꯒꯗꯤ ꯃꯦꯀꯞ ꯍꯥꯏꯁꯦ ꯑꯗꯨ ꯅꯠꯇꯦꯕ ꯑꯗꯒꯤ ꯃꯥꯒꯤ ꯃꯃꯥꯏꯗꯨ ꯌꯦꯡꯉꯒ ꯃꯥꯒꯤ ꯃꯁꯥꯒꯤ ꯃꯁꯛꯀꯤ ꯐꯤꯕꯝꯗꯨ ꯐꯖꯅ ꯌꯦꯡꯉꯒ ꯃꯥꯁꯦ ꯑꯁ ꯀꯔꯤꯗ ꯁꯣꯏꯔꯤ ꯀꯔꯤꯗ ꯀꯔꯤꯗ ꯐꯖꯔꯤ ꯀꯔꯤꯗ ꯐꯖꯗꯕ ꯌꯥꯎꯒꯦ ꯀꯔꯤꯗ ꯑꯁꯣꯏꯕ ꯌꯥꯎꯒꯦꯗꯣ ꯃꯨꯟꯅ ꯌꯦꯡꯊꯣꯛꯑꯒ ꯃꯥꯒꯤ ꯑꯁꯣꯏꯕꯗꯣ ꯃꯦꯟꯈꯠꯇꯣꯏꯅꯦꯕ ꯍꯥꯏꯗꯤ ꯃꯃꯤꯠ ꯌꯥꯝꯅ ꯁꯨꯞꯄ ꯃꯤꯁꯦ ꯃꯃꯤꯠ ꯌꯥꯝꯅ ꯁꯨꯞꯄ ꯃꯤꯁꯤꯗ ꯑꯁ ꯀꯦꯕꯤꯌꯨ ꯍꯥꯏꯌꯦꯅ ꯄꯤꯁꯨꯝ ꯌꯦꯛꯏꯅꯦꯅ ꯃꯥꯒꯤ ꯍꯥꯟꯅꯒꯤ ꯂꯩꯔꯝꯃꯤꯕ ꯃꯥꯏ ꯄꯤꯁꯨꯝꯒꯤ ꯃꯑꯣꯡꯗꯨꯗ ꯑꯗꯨꯝ ꯌꯦꯛꯁꯜꯂꯗꯤ ꯃꯁꯛꯇꯨ ꯑꯗꯨꯝ ꯊꯤꯅꯤꯕ ꯑꯗꯨ ꯅꯠꯇꯕꯤꯒꯤ ꯃꯥꯗꯣ ꯑꯁ ꯄꯤꯁꯨꯝꯁꯦ ꯌꯥꯝꯅ ꯁꯨꯛꯑꯝꯃꯒꯗꯤ ꯃꯥꯁꯦ ꯀꯃꯥꯏꯅ ꯁꯦꯝꯗꯣꯛꯑꯒꯗꯤ ꯃꯁꯛꯁꯦ ꯈꯔ ꯐꯖꯔꯛꯀꯅꯤ ꯀꯔꯝꯃꯥꯏꯅ ꯈꯔ ꯌꯦꯛꯂꯒ ꯃꯁꯛ ꯃꯁꯥꯒꯤ ꯁꯨꯛꯆꯜꯂꯤꯕꯁꯦ ꯁꯨꯛꯆꯟꯗꯕꯤꯒꯤ ꯎꯅꯤꯁꯦ ꯈꯟꯗꯣꯏꯅꯦꯕ ꯑꯗꯨꯃꯥꯏꯅ ꯇꯧꯕꯁꯤ ꯃꯦꯀꯞ ꯇꯧꯕꯅꯦꯕ ꯑꯩꯈꯣꯏ ꯁꯤꯗꯅ ꯄꯤꯁꯨꯝ ꯌꯦꯛꯄꯤꯌꯨ ꯍꯥꯏꯑꯅ ꯍꯥꯟꯅ ꯂꯩꯔꯝꯃꯤꯁꯤꯗ ꯌꯦꯛꯁꯟꯕ ꯃꯨꯁꯨꯛ ꯃꯨꯒꯩ ꯌꯦꯛꯁꯟꯕ ꯑꯗꯨ ꯅꯠꯇꯦꯕ ꯍꯥꯏꯗꯤ ꯃꯁꯥꯒꯤ ꯃꯥꯒꯤ ꯃꯥꯏꯒꯤ ꯁꯦꯞꯁꯦ ꯀꯔꯤ ꯁꯦꯞꯇ ꯂꯩ ꯀꯔꯤ ꯀꯔꯤ ꯃꯑꯣꯡꯗ ꯂꯩ ꯃꯥꯏ ꯁꯦꯞꯇꯁꯨ ꯃꯌꯥꯝ ꯑꯃ ꯂꯩꯑꯕ ꯑꯗꯨ ꯃꯥꯒꯤ ꯃꯥꯏꯒꯤ ꯁꯦꯞꯇꯨꯒꯤ ꯌꯦꯡꯂꯒ ꯃꯥꯏ ꯄꯤꯁꯨꯝ ꯌꯦꯛꯄꯁꯦ ꯃꯥꯒꯤ ꯃꯃꯥꯏꯒꯤ ꯁꯦꯞꯇꯨꯒꯤ ꯃꯇꯨꯡ ꯏꯟꯅ ꯌꯦꯛꯇꯣꯏꯅꯦꯕ ꯑꯗꯒꯤ ꯄꯤꯁꯨꯝꯁꯦ ꯁꯨꯛꯂꯒꯗꯤ ꯄꯤꯁꯨꯝꯁꯦ ꯇꯤꯡꯅ ꯌꯦꯛꯑ ꯑꯗꯨꯝ ꯈꯔ ꯁꯦꯝꯗꯣꯛꯅ ꯌꯦꯛꯇꯥꯔꯦ ꯄꯤꯁꯨꯝꯗꯣ ꯌꯥꯝꯅ ꯊꯥꯡꯒꯠꯂꯝꯃꯒꯗꯤ ꯈꯔ ꯍꯟꯊꯅ ꯌꯦꯛꯄꯤꯕ ꯇꯥꯔꯦ ꯃꯃꯥꯏꯗꯣ ꯌꯥꯝꯅ ꯁꯥꯡꯉꯝꯃꯒꯗꯤ ꯗꯤ ꯁꯨꯃꯥꯏꯅ ꯌꯦꯛꯀꯗꯕꯅꯤ ꯃꯃꯥꯏꯗꯣ ꯔꯥꯎꯟ ꯇꯥꯔꯝꯃꯒꯅ ꯁꯨꯃꯥꯏꯅ ꯌꯦꯛꯀꯗꯕꯅꯤ ꯏꯁꯀ꯭ꯋꯥꯔ ꯇꯥꯔꯝꯃꯒꯅ ꯑꯁꯨꯃꯥꯏꯅ ꯌꯦꯛꯀꯗꯕꯅꯤ ꯑꯗꯩ ꯑꯣꯕꯦꯜ ꯑꯣꯏꯔꯒꯅ ꯁꯨꯃꯥꯏꯅ ꯌꯦꯛꯀꯗꯕꯅꯤ ꯍꯥꯏꯕꯁꯦ ꯃꯈꯟ ꯃꯈꯟ ꯃꯌꯥꯝ ꯑꯃ ꯂꯩꯑꯕ ꯑꯗꯒꯤ ꯐꯥꯎꯟꯗꯦꯁꯟ ꯃꯛꯇ ꯇꯩꯔꯦꯅ ꯅꯤꯡꯉꯣ ꯑꯩꯈꯣꯏꯅ ꯁꯤꯗ ꯐꯥꯎꯟꯗꯦꯁꯟ ꯂꯩꯕꯗ ꯑꯩꯈꯣꯏꯁꯦ ꯁꯤꯒꯤ ꯑꯌꯥꯝꯕꯅ ꯈꯪꯕꯁꯨ ꯈꯪꯗꯕꯁꯨ ꯐꯥꯎꯟꯗꯦꯁꯟ ꯂꯩꯕꯒꯤ ꯃꯔꯝꯁꯦ ꯈꯪꯕꯁꯨ ꯈꯪꯗꯕꯁꯨ ꯃꯌꯥꯝꯃ ꯌꯥꯎꯔꯝꯅꯤ ꯑꯩꯈꯣꯏ ꯁꯤꯅ ꯑꯌꯥꯝꯕꯅ ꯐꯥꯎꯟꯗꯦꯁꯟ ꯂꯩꯕꯁꯦ ꯀꯃꯥꯏꯅ ꯂꯩ ꯍꯥꯏꯕꯗ ꯗꯨꯀꯥꯟꯁꯤꯗ ꯆꯠꯂꯅꯤ ꯄꯣꯠꯂꯛꯁꯤꯗ ꯆꯠꯂꯅꯤ ꯐꯥꯎꯟꯗꯦꯁꯟꯁꯦ ꯑꯃ ꯐꯥꯎꯟꯗꯦꯁꯟ ꯑꯉꯧꯕ ꯑꯃ ꯄꯤꯔꯛꯑꯣ ꯐꯥꯎꯟꯗꯦꯁꯟ ꯑꯉꯧꯕ ꯑꯃ ꯄꯤꯔꯛꯑꯣ ꯍꯥꯏꯔ ꯂꯧꯔꯅꯤ ꯑꯗꯨꯒ ꯐꯥꯎꯟꯗꯦꯁꯟꯁꯤ ꯂꯧꯔꯒ ꯃꯈꯨꯠꯇ ꯀꯥꯞꯄꯅꯦꯕ ꯃꯈꯨꯠꯇ ꯀꯥꯞꯄꯒ ꯖꯔ ꯖꯔ ꯅꯣꯏꯔꯅꯤ ꯅꯩꯔꯒ ꯑꯁ ꯉꯧꯔꯦ ꯉꯧꯔꯦ ꯉꯧꯔꯦ ꯁꯤ ꯐꯖꯔꯦ ꯁꯤ ꯐꯥꯎꯟꯗꯦꯁꯟꯁꯤ ꯐꯖꯔꯅꯤ ꯍꯥꯏꯔꯒ ꯂꯧꯔꯒ ꯂꯥꯛꯇꯣꯏꯅꯦꯕ ꯑꯁꯦꯡꯕꯩꯗꯤ ꯃꯣꯏꯅ ꯌꯦꯡꯉꯛꯏꯗꯣ ꯀꯔꯥꯏꯗ ꯇꯩꯔꯒ ꯌꯦꯡꯉꯛꯏꯅꯣ ꯃꯈꯨꯠꯇ ꯇꯩꯔꯒ ꯌꯦꯡꯉꯛꯏꯅꯦꯕ ꯑꯁꯦꯡꯕꯒꯤꯗꯤ ꯐꯥꯎꯟꯗꯦꯁꯟꯁꯦ ꯃꯈꯨꯠꯇ ꯇꯩꯒꯗ꯭ꯔꯥ ꯅꯠꯇꯦꯕ ꯐꯥꯎꯟꯗꯦꯁꯟꯁꯦ ꯃꯥꯏꯗ ꯇꯩꯒꯗꯕꯅꯦꯕ ꯑꯗꯨꯅ ꯐꯥꯎꯟꯗꯦꯁꯟꯁꯦ ꯃꯁꯥꯒ ꯆꯥꯟꯅꯕ ꯃꯁꯥꯒꯤ ꯃꯈꯨꯠ ꯈꯨꯠꯀꯥ ꯃꯥꯏꯒꯁꯦ ꯏꯁꯀꯤꯟꯁꯦ ꯁꯨꯝ ꯀꯩꯁꯨꯝ ꯃꯥꯟꯅꯗꯦꯕ ꯑꯗꯨꯝ ꯏꯁꯀꯤꯟ ꯇꯥꯏꯞꯁꯨ ꯃꯥꯟꯅꯗꯦ ꯏꯁꯀꯤꯟ ꯀꯂꯔꯁꯨ ꯃꯥꯟꯅꯗꯦ ꯑꯗꯨꯅ ꯐꯖꯅ ꯃꯃꯥꯏꯁꯤꯒ ꯃꯥꯒ ꯆꯥꯟꯅꯕ ꯏꯁꯀꯤꯟꯁꯦ ꯈꯜꯂꯒ ꯃꯥꯒꯤ ꯃꯥꯏ ꯏꯁꯀꯤꯟꯁꯤꯒꯤ ꯀꯔꯝꯕ ꯐꯥꯎꯟꯗꯦꯁꯟ ꯆꯥꯟꯅꯩ ꯃꯥꯏ ꯏꯁꯀꯤꯟ ꯇꯣꯟꯁꯤꯒꯤ ꯃꯇꯨꯡ ꯏꯟꯅ ꯀꯔꯝꯕ ꯐꯥꯎꯟꯗꯦꯁꯟꯗꯨ ꯆꯥꯟꯅꯩ ꯍꯥꯏꯕꯗꯨ ꯐꯖꯅ ꯏꯁꯀꯤꯟ ꯇꯦꯁ ꯇꯧꯕꯤꯔꯒ ꯂꯩꯒꯗꯕꯅꯦꯕ ꯑꯩꯈꯣꯏ ꯁ꯭ꯋꯥꯏꯒꯤꯅ ꯄꯣꯠꯂꯛꯇ ꯆꯪꯉꯅꯤ ꯈꯨꯠꯇ ꯈꯔ ꯇꯩꯁꯜꯂꯅꯤ ꯉꯧꯔꯦ ꯍꯥꯏꯔ ꯂꯧꯔꯛꯇꯣꯏꯅꯦꯕ ꯑꯗꯨꯅ ꯐꯥꯎꯟꯗꯦꯁꯟꯗꯨ ꯇꯩꯕꯗꯗꯤ ꯐꯖꯔꯔꯣꯏꯕ ꯋꯥꯎꯈꯠꯂꯑꯅꯤꯕ ꯑꯗꯨꯗ ꯃꯥꯅ ꯐꯖꯅꯕꯅꯦꯅ ꯀꯦꯔꯤꯕꯗꯣ ꯍꯤꯡꯆꯥꯕꯤ ꯑꯣꯏꯅ ꯃꯥꯜꯂꯛꯑꯅꯦꯕ ꯑꯗꯒꯤ ꯑꯗꯨꯝ ꯕ꯭ꯂꯁ ꯊꯥꯔꯦꯅ ꯅꯤꯡꯉꯣ ꯕ꯭ꯂꯁ ꯊꯥꯕꯁꯦ ꯑꯗꯨꯝ ꯍꯣꯏ ꯃꯥꯏꯁꯦ ꯈꯔ ꯕ꯭ꯂꯁ ꯊꯥꯏꯁꯦ ꯃꯥꯏꯁꯦ ꯅꯧꯊꯣꯛꯅꯕ ꯈꯔ ꯑꯩꯒꯤ ꯆꯩꯔꯨꯡꯁꯦ ꯁ꯭ꯋꯥꯏꯗ ꯂꯩ ꯑꯗꯨ ꯇꯥꯛꯅꯤꯉꯥꯏꯒꯤ ꯕ꯭ꯂꯁ ꯊꯥꯏꯅꯦꯕ ꯕ꯭ꯂꯁ ꯊꯥꯕꯁꯤꯗ ꯃꯣꯏꯅ ꯑꯃꯨꯛ ꯈꯪꯗꯝꯈꯩ ꯑꯉꯥꯡꯕꯁꯦ ꯑꯗꯨꯝ ꯂꯩ ꯃꯆꯨꯅ ꯑꯌꯥꯝꯕ ꯊꯥꯅꯩꯀꯣ ꯕ꯭ꯂꯁꯁꯦ ꯑꯗꯨꯝ ꯑꯇꯣꯞꯄ ꯃꯆꯨ ꯃꯆꯨꯗꯤ ꯂꯩ ꯑꯌꯥꯝꯕꯅ ꯂꯩ ꯃꯆꯨꯅ ꯑꯣꯏꯅ ꯊꯥꯏꯌꯦꯕ ꯂꯩ ꯃꯆꯨꯁꯤꯅ ꯌꯥꯛꯍꯜꯂꯅꯤ ꯌꯥꯛꯍꯟꯒꯩ ꯌꯥꯛꯈꯩ ꯊꯥꯖꯜꯂꯅꯤ ꯑꯗꯨꯅ ꯃꯁꯥꯒꯤ ꯃꯥꯏꯒꯤ ꯁꯦꯞꯇꯨꯒꯤ ꯌꯦꯡꯗꯕꯤꯒꯤ ꯊꯥꯖꯜꯂꯕꯅꯤꯅ ꯃꯁꯛꯇꯣ ꯅꯧꯍꯟꯒꯗꯕ ꯃꯁꯛꯇꯨꯗ ꯍꯦꯟꯅ ꯂꯤꯍꯜꯂꯅꯤ ꯌꯦꯡꯐꯝ ꯈꯪꯍꯜꯂꯔꯣꯏ ꯂꯤꯞ ꯏꯁꯇꯤꯛꯃꯛꯇ ꯁꯪꯉꯒꯁꯨ ꯃꯁꯥꯒꯤ ꯍꯥꯏꯗꯤ ꯑꯗꯨꯝ ꯇꯧꯔꯤꯕ ꯃꯦꯀꯞꯇꯨꯒꯤ ꯌꯦꯡꯗꯕꯤꯗ ꯉꯥꯡꯁꯪ ꯉꯥꯡꯕ ꯁꯪꯖꯜꯂꯅꯤ ꯑꯗꯨꯅ ꯃꯆꯤꯟ ꯆꯥꯎꯕ ꯃꯤꯗꯗꯤ ꯂꯤꯞ ꯏꯁꯇꯤꯛ ꯁꯪꯕꯁꯤꯁꯨ ꯑꯗꯨꯝ ꯂꯨꯏꯑꯕ ꯂꯨꯏ ꯍꯥꯏꯗꯤ ꯂꯤꯞ ꯏꯁꯇꯤꯛ ꯄꯨꯡꯁꯪ ꯁꯪꯕꯕꯨꯗꯤ ꯂꯥꯏ ꯑꯉꯥꯡ ꯑꯃꯅꯁꯨ ꯍꯩ ꯄꯨꯡꯇꯩ ꯇꯩꯁꯟꯕ ꯄꯨꯡꯀꯣꯠ ꯀꯣꯠꯂ ꯄꯨꯡꯇꯩ ꯇꯩꯁꯟꯕꯗꯨꯕꯨꯗꯤ ꯑꯉꯥꯡ ꯑꯃꯅꯁꯨ ꯍꯩꯑꯕ ꯑꯗꯨ ꯅꯠꯇꯕꯤꯒꯤ ꯁꯨꯝ ꯐꯖꯅ ꯇꯧꯍꯟꯒꯦ ꯍꯥꯏꯔꯒꯗꯤ ꯂꯤꯞ ꯏꯁꯇꯤꯛꯁꯦ ꯁꯪꯗꯣꯏꯅꯦꯕ ꯁꯪꯕꯁꯦ ꯀꯃꯥꯏꯅ ꯁꯪꯅꯤ ꯍꯥꯏꯕꯗ ꯑꯗꯨꯝ ꯇꯨꯔꯤꯗꯨꯅ ꯂꯧꯔꯒ ꯐꯖꯅ ꯃꯥꯏ ꯑꯩꯒꯤ ꯃꯦꯀꯞꯁꯤꯒꯤ ꯃꯇꯨꯡ ꯏꯟꯅ ꯀꯔꯝꯕ ꯃꯆꯨꯅ ꯆꯥꯟꯅꯒꯅꯤ ꯀꯔꯝꯕ ꯃꯆꯨ ꯍꯥꯞꯄꯒꯗꯤ ꯐꯖꯒꯅꯤ ꯈꯟꯗꯣꯏꯅꯦꯕ ꯂꯤꯞ ꯏꯁꯇꯤꯛ ꯃꯆꯨꯁꯤꯗꯁꯨ ꯌꯥꯝꯅ ꯂꯨꯏ ꯍꯥꯏꯗꯤ ꯃꯆꯤꯟ ꯆꯥꯎꯕ ꯃꯤꯗꯗꯤ ꯂꯤꯞ ꯏꯁꯇꯤꯛ ꯑꯉꯥꯡꯕ ꯁꯪꯕꯁꯦ ꯌꯥꯝꯅ ꯍꯥꯏꯗꯤ ꯃꯁꯛꯇꯣ ꯊꯤꯍꯜꯂꯦꯕ ꯃꯆꯤꯟ ꯉꯥꯛꯇ ꯁꯨꯝ ꯆꯣꯡꯊꯣꯛꯍꯜꯂꯤ ꯑꯗꯨꯝ ꯃꯦꯀꯞ ꯇꯧꯔꯛꯄꯗ ꯃꯆꯤꯟꯁꯦ ꯃꯥꯒꯤ ꯃꯤ ꯃꯤꯒꯤ ꯃꯁꯛꯁꯦ ꯑꯦꯅꯥꯇꯣꯃꯤꯁꯦ ꯑꯃꯐꯥꯎ ꯃꯥꯟꯅꯔꯛꯇꯦꯗꯅ ꯃꯆꯤꯟ ꯐꯖꯅ ꯂꯩꯔꯝꯕ ꯃꯤꯁꯨ ꯇꯧꯋꯤ ꯃꯆꯤꯟ ꯑꯗꯨꯝ ꯐꯖꯔꯝꯗꯕ ꯃꯆꯤꯟ ꯑꯗꯨꯝ ꯆꯥꯎꯔꯝꯕ ꯆꯥꯎꯔꯒꯁꯨ ꯐꯖꯕ ꯂꯩ ꯑꯗꯨꯝ ꯂꯩꯗꯅ ꯐꯖꯔꯝꯗꯕ ꯃꯤꯗꯗꯤ ꯂꯤꯞ ꯏꯁꯇꯤꯛ ꯉꯥꯡꯁꯪ ꯉꯥꯡꯕꯗꯣ ꯁꯪꯖꯜꯂꯨꯔꯒꯗꯤ ꯃꯆꯤꯟꯗ ꯃꯆꯤꯟ ꯊꯣꯛꯂꯒ ꯍꯦꯟꯅ ꯍꯥꯟꯅꯒꯤ ꯆꯥꯎꯔꯒ ꯃꯆꯤꯟ ꯆꯥꯎꯔꯒ ꯂꯩꯔꯤꯕ ꯃꯤꯗꯨꯗ ꯑꯃꯨꯛꯀ ꯍꯦꯟꯅ ꯆꯥꯎꯗꯣꯏꯅꯦꯕ ꯑꯗꯨꯅ ꯃꯆꯤꯟ ꯉꯥꯛꯇ ꯉꯥꯏꯔꯕꯅꯤꯅ ꯐꯖꯔꯔꯣꯏꯑꯕ ꯑꯁ ꯃꯥꯏ ꯃꯦꯀꯞꯁꯤꯗꯤ ꯐꯖꯗꯦ ꯃꯆꯤꯟ ꯉꯥꯛ ꯆꯣꯡꯊꯣꯛꯏ ꯍꯥꯏꯗꯣꯏꯅꯦꯕ ꯀꯟꯇꯔ ꯄꯤꯕꯗꯁꯨ ꯃꯥꯏ ꯃꯥꯏꯒꯤ ꯁꯦꯞꯀꯤ ꯃꯇꯨꯡ ꯏꯟꯅ ꯄꯤꯒꯗꯕꯅꯤ ꯀꯟꯇꯔꯁꯦ ꯔꯥꯎꯟꯗꯅ ꯁꯨꯃꯥꯏꯅ ꯄꯤꯒꯗꯕꯅꯤ ꯁ꯭ꯀꯋꯥꯔꯗꯅ ꯁꯨꯃꯥꯏꯅ ꯄꯤꯒꯗꯕꯅꯤ ꯑꯣꯕꯦꯜꯗꯅ ꯁꯨꯃꯥꯏꯅ ꯄꯤꯒꯗꯕꯅꯤ ꯗꯥꯏꯃꯟꯗꯅ ꯁꯨꯃꯥꯏꯅ ꯄꯤꯒꯗꯕꯅꯤ ꯍꯥꯏꯕ ꯍꯥꯏꯗꯤ ꯇꯣꯉꯥꯟ ꯇꯣꯉꯥꯟꯅ ꯄꯤꯑꯕ ꯃꯑꯣꯡ ꯂꯩꯑꯕ ꯑꯗꯨꯒꯤ ꯑꯗꯨꯗꯤ ꯑꯗꯨ ꯈꯪꯗ꯭ꯔꯒꯗꯤ ꯁꯤ ꯃꯌꯥꯝꯁꯦ ꯈꯪꯗ꯭ꯔꯒꯗꯤ ꯃꯦꯀꯞꯁꯦ ꯇꯧꯕꯁꯦ ꯌꯥꯗꯦꯕ ꯄꯪꯇꯧ ꯇꯧꯁꯟꯕꯕꯨꯗꯤ ꯌꯥꯏ ꯄꯪꯇꯧ ꯇꯧꯁꯜꯂꯒꯁꯨ ꯐꯖꯕ ꯍꯥꯏꯕꯗꯨꯗꯤ ꯀꯩꯁꯨꯝ ꯐꯖꯗꯦꯕ ꯑꯗꯒꯤ ꯑꯥꯏ ꯂꯥꯏꯅꯔ ꯃꯛꯇ ꯁꯪꯉꯦꯅ ꯅꯤꯡꯉꯣ ꯃꯃꯤꯠꯇꯣ ꯃꯃꯤꯠ ꯑꯗꯨꯝ ꯃꯃꯤꯠ ꯈꯨꯕ ꯃꯤꯗꯅ ꯑꯥꯏ ꯂꯥꯏꯅꯔꯁꯦ ꯀꯃꯥꯏꯅ ꯁꯪꯒꯅꯤ ꯃꯃꯤꯠ ꯂꯥꯎꯕ ꯃꯤꯗꯅ ꯑꯥꯏ ꯂꯥꯏꯅꯔꯁꯦ ꯀꯃꯥꯏꯅ ꯁꯪꯒꯅꯤ ꯁꯤ ꯌꯥꯗꯦꯕ ꯑꯥꯏ ꯂꯥꯏꯅꯔꯁꯤꯁꯨ ꯂꯧꯈꯠꯂꯒ ꯃꯈꯨꯝ ꯁꯠ ꯍꯥꯡꯗꯣꯛꯑꯒ ꯁꯠ ꯁꯪꯖꯟꯕ ꯌꯥꯗꯦꯕ ꯐꯖꯅ ꯇꯩꯊꯣꯛꯑꯅꯤ ꯅꯥꯟꯊꯣꯛꯑꯅꯤ ꯈꯤꯇꯪ ꯌꯥꯍꯧꯕꯗꯨꯅ ꯐꯖꯅ ꯅꯥꯟꯅ ꯑꯗꯨꯝ ꯁꯪꯗꯣꯏꯅꯦꯕ ꯑꯗꯨ ꯃꯌꯥꯝꯗꯨ ꯇꯧꯗꯕꯤꯒꯤ ꯄꯪꯁꯪ ꯁꯪꯖꯟꯕ ꯄꯪꯇꯧ ꯇꯧꯁꯟꯕ ꯑꯗꯨꯗꯤ ꯀꯩꯁꯨꯝ ꯐꯖꯔꯔꯣꯏꯑꯕ ꯑꯗꯨꯒ ꯑꯗꯨꯝ ꯍꯥꯏꯗꯤ ꯑꯗꯨꯝ ꯍꯥꯏ ꯂꯥꯏꯇꯔ ꯄꯤꯔꯒꯁꯨ ꯍꯥꯏ ꯂꯥꯏꯇꯔ ꯃꯐꯝ ꯑꯁꯤꯗ ꯍꯥꯏ ꯂꯥꯏꯇꯔ ꯄꯤꯒꯗꯕꯅꯤ ꯑꯁ꯭ꯋꯥꯏꯗꯅ ꯍꯥꯏ ꯂꯥꯏꯇꯔ ꯍꯥꯞꯀꯗꯕꯅꯤ ꯑꯁ꯭ꯋꯥꯏꯗꯅ ꯍꯥꯏ ꯂꯥꯏꯇꯔ ꯍꯥꯞꯄꯣꯏꯗꯕꯅꯤ ꯍꯥꯏꯕꯁꯤꯁꯨ ꯃꯌꯥꯝ ꯑꯃ ꯂꯩꯑꯕ ꯍꯥꯏ ꯂꯥꯏꯇꯔ ꯍꯥꯞꯅꯤꯡꯉꯦꯅ ꯄꯨꯡꯍꯥꯞ ꯍꯥꯞꯆꯤꯟꯕ ꯌꯥꯗꯦ ꯑꯗꯨ ꯈꯪꯗꯕꯒꯤ ꯈꯖꯥꯏꯗ ꯍꯥꯞꯆꯟꯕ ꯄꯨꯡꯍꯥꯞ ꯍꯥꯞꯆꯟꯕ ꯅꯥꯇꯣꯟꯗ ꯍꯥꯞꯄꯒꯁꯨ ꯅꯥꯇꯣꯟ ꯁꯤꯟ ꯊꯨꯡꯅ ꯍꯥꯞꯆꯟꯕ ꯑꯗꯨꯝ ꯂꯩꯑꯕ ꯌꯥꯗꯦꯕ ꯑꯗꯣ ꯍꯥꯏꯗꯤ ꯍꯥꯏ ꯂꯥꯏꯇꯔ ꯍꯥꯞꯐꯝꯒꯤꯁꯨ ꯇꯣꯉꯥꯟꯅ ꯅꯥꯇꯣꯟꯗ ꯑꯣꯏꯔꯒꯁꯨ ꯑꯁꯤꯗ ꯍꯥꯞꯀꯗꯕꯅꯤ ꯁꯤꯗ ꯍꯥꯞꯀꯗꯕꯅꯤꯗꯣ ꯂꯩꯔꯤꯅꯦꯕ ꯂꯤꯞ ꯏꯁꯇꯤꯛ ꯃꯛꯇꯪ ꯁꯪꯉꯒꯁꯨ ꯕ꯭ꯂꯦꯟ ꯇꯧꯊꯣꯛꯇꯕ ꯂꯤꯞ ꯏꯁꯇꯤꯛꯇꯣ ꯁꯪꯉꯒ ꯂꯣꯏꯔꯦ ꯂꯣꯏꯔꯦ ꯍꯥꯏꯅ ꯑꯗꯨꯝ ꯂꯤꯞ ꯏꯁꯇꯤꯛꯇꯨ ꯁꯪꯉꯒ ꯇꯣꯛꯊꯣꯛꯄ ꯑꯁꯤꯁꯤꯡꯁꯦ ꯌꯥꯗꯦꯕ ꯃꯦꯀꯞ ꯇꯧꯔꯛꯄꯗꯗꯤ ꯑꯗꯣ ꯈꯪꯗꯕꯁꯤꯡꯁꯦ ꯃꯦꯀꯞꯇꯨ ꯇꯝꯃꯒꯗꯤ ꯈꯤꯇꯪꯗ ꯑꯣꯏꯔꯁꯨ ꯈꯪꯗꯣꯏꯅꯦꯕ ꯅꯨꯄꯤꯗꯗꯤ ꯃꯦꯀꯞꯁꯦ ꯌꯥꯝ ꯃꯔꯨ ꯑꯣꯏꯕꯅꯤꯅ